ꯍꯜꯂꯣ ꯀꯅꯥ ꯑꯥꯎ ꯃꯥꯟꯅꯦ ꯃꯥꯟꯅꯦ ꯐꯪꯅꯤ ꯑꯗꯨꯝ

ꯎꯝ ꯁꯦꯝꯁꯦ ꯀꯦꯖꯤꯗ ꯆꯅꯤ ꯌꯥꯡꯈꯩ ꯑꯗꯨꯃꯥꯏꯅ ꯄꯤꯌꯦ ꯑꯗꯨꯒ ꯀꯣꯝꯂꯥꯅ ꯆꯍꯨꯝ ꯑꯗꯨꯃꯥꯏꯅ ꯂꯩꯔꯦ ꯒ꯭ꯔꯦꯞꯁꯦ ꯒ꯭ꯔꯦꯞꯁꯤꯁꯨ ꯆꯅꯤ ꯌꯥꯡꯈꯩ ꯑꯗꯨꯃꯥꯏꯅ ꯑꯗꯨꯝ ꯂꯩ ꯎꯝ ꯑꯗꯨꯝ ꯂꯩꯌꯦ ꯂꯐꯣꯏꯁꯨ ꯑꯗꯨꯝ ꯋꯦꯠꯇ ꯑꯣꯜꯂ ꯆꯠꯂꯦ ꯑꯗꯨꯃꯥꯏꯅ ꯎꯝ ꯑꯗꯨꯒꯨꯝꯕꯁꯨ ꯑꯗꯨꯝ ꯐꯪꯉꯦ ꯑꯩꯈꯣꯏ ꯁ꯭ꯋꯥꯏꯗꯁꯨ ꯑꯗꯨꯝ ꯐꯪꯉꯦ ꯑꯗꯒꯤ ꯃꯄꯥꯜꯂꯣꯝꯗꯒꯤ ꯄꯨꯁꯜꯂꯛꯄꯗꯨꯁꯨ ꯑꯗꯨꯝ ꯐꯪꯉꯦ

ꯎꯝ ꯑꯌꯨꯛꯀꯤ ꯄꯨꯡ ꯇꯔꯥꯗꯒꯤꯅ ꯅꯨꯡꯗꯥꯡ ꯋꯥꯏꯔꯝ ꯄꯨꯡ ꯃꯔꯤꯐꯥꯎꯕꯗꯤ ꯍꯥꯡꯉꯦ ꯌꯥꯅꯤ ꯑꯩꯈꯣꯏ ꯑꯗꯨ ꯗꯦꯂꯤꯚꯔ ꯇꯧꯕꯒꯤ ꯆꯥꯔꯖ ꯂꯧꯖꯗꯦ

ꯑꯥꯎ ꯑꯥꯎ ꯍꯣꯏ ꯑꯗꯨꯒꯤꯗꯤ ꯑꯗꯨꯝ ꯑꯗꯨꯒꯤꯗꯤ ꯑꯗꯨꯝ ꯌꯦꯡꯖꯒꯦ

ꯇꯥꯏꯌꯦ ꯌꯥꯎꯋꯦ ꯑꯗꯨꯝ ꯖꯨꯏꯁꯀꯨꯝꯕꯒꯤ ꯑꯗꯨꯝ ꯀꯩꯅꯣ ꯇꯧꯕꯒꯤꯁꯨ ꯑꯗꯨꯝ ꯌꯥꯎꯋꯦ ꯑꯗꯨꯒꯨꯝꯕꯁꯨ ꯑꯗꯨꯝ ꯂꯩ ꯂꯩꯌꯦ ꯂꯩꯌꯦ ꯑꯗꯨꯒꯨꯝꯕꯗꯨ ꯑꯥꯎ ꯑꯥꯎ ꯑꯥꯎ ꯑꯥꯎ ꯑꯗꯨ ꯀꯩ ꯅꯨꯃꯤꯠꯀꯤ ꯑꯣꯏꯗꯣꯏꯅꯣ ꯍꯥꯏꯕꯗꯤ ꯑꯩꯈꯣꯏꯗ ꯂꯩꯇꯕ ꯄꯣꯠ ꯑꯣꯏꯔꯗꯤ ꯂꯩꯇꯕ ꯑꯣꯏꯔꯒꯗꯤ ꯍꯥꯟꯅ ꯃꯥꯡꯖꯧꯅꯅ ꯂꯥꯛꯇ꯭ꯔꯤꯉꯩꯗ ꯄꯣꯠꯇꯨ ꯑꯩꯈꯣꯏꯁꯨ ꯍꯥꯟꯅ ꯂꯧꯅꯕ ꯍꯣꯠꯅꯅꯕ ꯄꯥꯎꯗꯨ ꯍꯥꯟꯅ ꯐꯥꯎꯕꯤꯔꯛꯎ ꯑꯣ ꯑꯣ ꯑꯗꯨꯗꯤ ꯑꯩꯈꯣꯏꯁꯨ ꯁꯣꯏꯗꯅꯉꯥꯏ ꯂꯩꯅꯉꯥꯏ ꯑꯗꯨꯝ ꯍꯣꯠꯅꯔꯒ ꯊꯝꯖꯔꯝꯃꯒꯦ ꯍꯣ ꯑꯗꯨꯗꯤ ꯗꯨꯀꯥꯟꯗ ꯑꯃꯨꯛꯇꯪ ꯂꯥꯛꯑꯒ ꯀꯔꯤ ꯀꯔꯤꯅꯣꯗꯣ ꯑꯃꯨꯛꯇꯪ ꯍꯥꯟꯅ ꯈꯟꯅꯔꯒ ꯑꯗꯨꯝ ꯗꯤꯂꯤꯚ꯭ꯔ ꯑꯗꯨꯝ ꯇꯧꯖꯔꯛꯀꯦ ꯑꯥꯎ ꯍꯣꯏ ꯑꯗꯨꯋꯥꯏꯗ ꯑꯗꯨꯝ ꯂꯥꯛꯄꯤꯔꯣ ꯑꯥꯎ ꯍꯣꯏ ꯍꯣꯏ ꯑꯥꯎ ꯑꯥꯎ ꯊꯝꯃꯦ